ꯃꯐꯝ ꯑꯁꯤꯗ ꯂꯩꯕ ꯀꯔꯕꯥꯔꯒꯤ ꯑꯣꯏꯕ ꯌꯥꯕ ꯊꯕꯛ ꯊꯧꯔꯝꯁꯤꯡꯗ ꯁꯤꯖꯤꯟꯅꯕ ꯌꯥꯕ ꯅꯦꯆꯔꯦꯜ ꯔꯤꯁꯣꯔꯁꯁꯤꯡ ꯍꯥꯏꯕ ꯇꯥꯔꯒꯗꯤ ꯐꯣꯔꯦꯁꯀꯤ ꯑꯣꯏꯕ ꯋꯥ ꯂꯤ ꯑꯗꯨꯒ ꯂꯧꯎ ꯁꯤꯡꯎꯕꯗꯒꯤ ꯂꯥꯛꯄ ꯃꯅꯥ ꯃꯁꯤꯡ ꯑꯁꯤꯅꯆꯤꯡꯕꯅꯤ